ꯑꯩꯅ ꯅꯍꯥꯟ ꯃꯤꯁꯣꯗꯒꯤ ꯋꯥꯠꯆ ꯑꯃ ꯀꯛꯄꯅꯦ ꯑꯗꯨꯗꯣ ꯌꯥꯝꯅ ꯑꯩꯅ ꯄꯥꯝꯕꯗꯨ ꯑꯣꯏꯌꯦ ꯃꯥꯒꯤ ꯁꯥꯏꯖ ꯑꯗꯨꯗꯒꯤ ꯃꯥꯒꯤ ꯀꯂꯔ ꯑꯗꯨꯒ ꯕꯦꯇ꯭ꯔꯤꯁꯨ ꯌꯥꯝꯅ ꯂꯣꯡ ꯂꯥꯁꯇꯤꯡ ꯑꯣꯏꯌꯦ